ꯃꯅꯤꯄꯨꯔ ꯍꯥꯏꯕ ꯂꯝ ꯑꯁꯤ ꯌꯥꯝꯅ ꯐꯖꯕ ꯂꯝꯅꯤ ꯏꯟꯗꯤꯌꯥ ꯀꯟꯇ꯭ꯔꯤꯗ ꯂꯩꯕ ꯑꯃꯁꯨ ꯃꯅꯤꯄꯨꯔ ꯏꯁꯇꯦꯠ ꯍꯥꯏꯕꯁꯤ ꯅꯣꯔꯠ ꯏꯁ ꯔꯤꯖꯟꯗ ꯂꯩꯕ ꯑꯗꯨꯒꯨꯝꯕ ꯏꯁꯇꯦꯠ ꯃꯆꯥ ꯑꯃꯅꯤ ꯏꯁꯇꯦꯠ ꯑꯁꯤꯗ ꯂꯩꯔꯤꯕꯁꯤꯡꯗꯤ ꯃꯩꯇꯩ ꯅꯥꯒꯥ ꯀꯨꯀꯤ ꯑꯃꯁꯨꯡ ꯌꯥꯝꯅ ꯖꯥꯇꯤ ꯃꯆꯥ ꯃꯆꯥ ꯌꯥꯝꯅ ꯂꯩ ꯑꯁꯤꯒꯤ ꯃꯅꯨꯡ ꯑꯁꯤꯗ ꯃꯅꯤꯄꯨꯔ ꯑꯁꯤ ꯃꯥꯒꯤ ꯃꯥꯒꯤ ꯆꯠꯅꯕꯤ ꯀꯜꯆꯔ ꯑꯁꯤ ꯂꯩꯕꯅꯤ ꯑꯗꯨꯅ ꯃꯥꯒꯤ ꯆꯥꯛ ꯆꯥ ꯐꯤꯖꯦꯠ ꯑꯁꯤ ꯃꯈꯣꯏ ꯃꯈꯣꯏ ꯀꯝꯃꯨꯅꯤꯇꯤꯒꯤ ꯃꯇꯨꯡ ꯏꯟꯅ ꯂꯩꯕꯅꯤ ꯌꯥꯝꯅ ꯐꯖꯔꯕ ꯂꯝꯗꯝ ꯑꯃꯅꯤ ꯃꯅꯤꯄꯨꯔ ꯑꯁꯤ ꯁꯅꯥꯅ ꯌꯣꯝꯕ ꯂꯝ ꯑꯃꯅꯤ ꯂꯣꯛꯇꯥꯛ ꯑꯁꯤ ꯌꯥꯝꯅ ꯐꯖꯩ ꯃꯐꯝ ꯑꯁꯤ ꯐꯨꯝꯗꯤ ꯑꯁꯤ ꯇꯥꯎꯈꯠꯇꯨꯅ ꯂꯩꯕ ꯂꯣꯛꯇꯥꯛꯅꯤ ꯃꯄꯥꯟꯗ ꯌꯦꯡꯕ ꯌꯥꯝꯅ ꯅꯨꯡꯉꯥꯏꯕ ꯑꯗꯨꯒꯨꯝꯂꯕ ꯂꯣꯛꯇꯥꯛ ꯂꯣꯛꯇꯥꯛ ꯑꯃꯅꯤ ꯃꯅꯤꯄꯨꯔ ꯑꯁꯤꯁꯤ ꯁꯤꯖꯟ ꯅꯥꯏꯅ ꯌꯥꯝꯅ ꯐꯖꯔꯕ ꯁꯛꯇꯝ ꯑꯁꯤ ꯎꯕ ꯐꯪꯒꯅꯤ ꯑꯉꯛ ꯑꯉꯛꯄ ꯃꯐꯝ ꯑꯁꯤ ꯌꯥꯝꯅ ꯂꯩ ꯑꯩꯈꯣꯏꯅ ꯁꯨꯝ ꯌꯦꯡꯂꯛꯄ ꯃꯇꯝ ꯑꯁꯤꯗ ꯀꯣꯕ꯭ꯔꯤꯖꯤꯡ ꯑꯃꯁꯨꯡ ꯎꯈ꯭ꯔꯨꯜꯒꯤ ꯖꯨꯀꯣ ꯕꯦꯜꯂꯤꯅꯆꯤꯡꯕꯁꯤꯡ ꯑꯁꯤ ꯌꯥꯝꯅ ꯐꯖꯕ ꯐꯖꯕ ꯃꯐꯝ ꯑꯁꯤ ꯂꯩ ꯌꯥꯝꯅ ꯉꯁꯤ ꯑꯩꯈꯣꯏꯅ ꯍꯤꯡꯂꯤꯕꯒꯤ ꯄꯨꯟꯁꯤꯁꯤꯗ ꯌꯥꯝꯅ ꯅꯨꯡꯉꯥꯏꯅ ꯍꯤꯡꯕ ꯉꯝꯂꯕ ꯑꯗꯨꯒꯨꯝꯕ ꯀꯟꯇ꯭ꯔꯤ ꯑꯃꯅꯤ